ꯑꯩ ꯏꯁꯥꯃꯛ ꯇꯦꯛꯅꯣꯂꯣꯖꯤ ꯑꯃꯁꯨꯡ ꯃꯄꯥꯟꯒꯤ ꯃꯥꯂꯦꯝꯗꯒꯤ ꯂꯥꯞꯊꯣꯛꯅꯕꯒꯤ ꯋꯥꯈꯜꯂꯣꯟꯒ ꯂꯣꯏꯅꯅ ꯑꯩ ꯈꯣꯡꯆꯠ ꯆꯠꯄ ꯌꯥꯎꯈꯔꯦ ꯑꯁꯤꯒꯤ ꯑꯦꯛꯁꯄꯤꯔꯤꯟꯁ ꯑꯩꯅ ꯁꯨꯃꯥꯏꯅ ꯇꯧꯕꯅꯦ ꯍꯥꯏꯗꯤ ꯑꯩꯁꯦ ꯀ꯭ꯂꯥꯁ ꯇꯨꯌꯦꯐ ꯍꯦꯛ ꯂꯣꯏꯔꯛꯄ ꯑꯗꯨꯋꯥꯏꯗꯨꯗ ꯑꯩꯁꯦ ꯌꯥꯝꯅ ꯀꯔꯤ ꯍꯥꯏꯅꯤ ꯐꯣꯟꯗ ꯌꯥꯝꯅ ꯑꯦꯗꯤꯛ ꯆꯨꯔꯛꯄ ꯐꯣꯟꯗ ꯌꯥꯝꯅ ꯂꯥꯏꯆꯨꯕ ꯍꯥꯏꯕꯗꯣ ꯑꯣꯏꯔꯛꯄ ꯑꯗꯨꯗꯒꯤꯗꯤ ꯑꯩꯒꯤ ꯀꯔꯤ ꯁ꯭ꯇꯗꯤꯗꯁꯨ ꯑꯩ ꯐꯣꯀꯁ ꯇꯧꯕ ꯉꯝꯃꯛꯇꯕ ꯍꯥꯏꯗꯤ ꯄꯨꯛꯅꯤꯡ ꯆꯪꯅ ꯂꯨꯞꯄ ꯉꯝꯃꯛꯇꯕ ꯑꯗꯨꯗꯨꯅ ꯑꯩꯁꯦ ꯀꯩ ꯍꯥꯏ ꯏꯁꯥ ꯏꯇꯣꯝꯇ ꯍꯥꯏꯗꯤ ꯋꯥꯈꯜ ꯈꯟꯖꯔꯛꯄꯗꯣ ꯑꯣ ꯑꯩꯁꯦ ꯁꯨꯃꯥꯏꯅ ꯇꯧꯔꯒꯗꯤ ꯑꯩꯁꯦ ꯁꯣꯏꯗꯅ ꯃꯥꯡꯕ ꯇꯥꯔꯦ ꯑꯗꯨꯗꯨꯅ ꯑꯩꯁꯦ ꯈꯤꯇꯪ ꯈꯤꯇꯪ ꯑꯣꯏꯔꯒꯁꯨ ꯂꯥꯞꯊꯣꯛꯇꯕ ꯌꯥꯗꯦ ꯍꯥꯏꯅ ꯑꯩꯁꯦ ꯃꯦꯗꯤꯌꯥ ꯗꯤꯇꯣꯛꯁ ꯇꯧꯒꯦ ꯍꯥꯏꯅ ꯑꯩꯁꯦ ꯇꯧꯔꯦ ꯑꯗꯨꯗꯒꯤ ꯑꯩꯁꯦ ꯐꯣꯟ ꯀꯩꯀꯥꯁꯦ ꯇꯞ ꯇꯞꯅꯗꯤ ꯂꯥꯞꯊꯣꯛꯑꯦ ꯑꯗꯨꯕꯨ ꯍꯥꯏꯗꯤ ꯑꯗꯨꯝ ꯌꯨꯝꯗ ꯂꯩꯕꯅꯤꯅ ꯀꯩ ꯍꯥꯏꯗꯣꯏꯅꯣ ꯑꯗꯨꯝ ꯐꯣꯟꯁꯦ ꯄꯥꯏꯅꯤꯡꯉꯛꯄ ꯈꯣꯠꯄ ꯇꯧꯕ ꯌꯥꯎꯋꯦ ꯑꯗꯨꯗ ꯑꯩꯅ ꯑꯩꯈꯣꯏꯒꯤ ꯃꯇꯝ ꯑꯃꯒꯤ ꯁ꯭ꯀꯨꯜꯒꯤ ꯐꯥꯗꯔꯁꯤꯡꯗ ꯑꯩꯅ ꯍꯥꯏꯔꯦ ꯐꯥꯗꯔ ꯑꯩꯁꯦ ꯌꯥꯝꯅ ꯍꯥꯏꯗꯤ ꯐꯣꯟꯗ ꯂꯥꯏꯆꯨꯕ ꯍꯥꯏꯕ ꯃꯤ ꯑꯃꯗꯣ ꯑꯣꯏꯔꯦ ꯑꯗꯨꯗꯨꯅ ꯌꯥꯔꯒꯗꯤ ꯐꯥꯗꯔꯅ ꯃꯇꯦꯡ ꯑꯃꯇꯪ ꯄꯥꯡꯕꯤꯌꯣ ꯍꯥꯏꯗꯅ ꯍꯥꯏꯔꯦ ꯑꯗ ꯐꯥꯗꯔꯅ ꯐꯔꯦ ꯐꯔꯦ ꯑꯗꯨꯗꯤ ꯅꯪ ꯔꯤꯇ꯭ꯔꯤꯠ ꯑꯃ ꯆꯠꯂꯣ ꯅꯥꯒꯥꯂꯦꯟꯒꯤ ꯐꯦꯁꯥꯃꯥꯗ ꯃꯣꯏꯒꯤ ꯐꯥꯗꯔꯁꯤꯡꯒꯤ ꯔꯤꯇ꯭ꯔꯤꯠ ꯂꯩꯕꯅꯤ ꯑꯗꯨꯗ ꯅꯪꯗꯣ ꯃꯦꯗꯤꯌꯥ ꯗꯤꯇꯣꯛꯁ ꯇꯧꯒꯦ ꯍꯥꯏꯕ ꯇꯥꯔꯒꯗꯤ ꯅꯪꯗꯣ ꯑꯗꯨꯃꯥꯏꯅ ꯔꯤꯇ꯭ꯔꯤꯠ ꯑꯃ ꯆꯠꯂꯣꯅ ꯑꯩꯁꯦ ꯆꯠꯈꯤ ꯑꯗꯨꯒꯤ ꯔꯤꯇ꯭ꯔꯤꯠꯇꯣ ꯑꯗꯨꯛꯀꯤ ꯃꯇꯤꯛ ꯌꯥꯝꯅ ꯅꯨꯡꯉꯥꯏꯈꯤ ꯍꯥꯏꯗꯤ ꯄꯨꯔꯥ ꯑꯩꯁꯦ ꯐꯣꯟꯁꯦ ꯀꯩꯝꯇ ꯄꯥꯏꯍꯟꯕ ꯈꯣꯠꯄ ꯌꯥꯗꯦ ꯑꯦꯠ ꯂꯤꯁ ꯁꯕꯦꯟ ꯗꯦꯁꯃꯨꯛꯇꯤ ꯑꯗꯨꯃꯥꯏꯅ ꯂꯩꯈꯤ ꯑꯗꯨꯗꯨꯒ ꯃꯣꯏꯒꯤ ꯃꯄꯥꯟꯒꯤ ꯑꯀꯣꯏꯕꯗꯨ ꯄꯨꯕꯤꯗꯅ ꯑꯗꯒꯤ ꯑꯩꯈꯣꯏꯁꯦ ꯑꯃꯒ ꯑꯃꯒꯐꯥꯎꯗ ꯏꯕꯟ ꯋꯥꯔꯤꯐꯥꯎ ꯁꯥꯟꯅꯍꯟꯈꯤꯗꯦ ꯑꯃ ꯍꯥꯏꯗꯤ ꯀꯥ ꯃꯅꯨꯡꯁꯤꯗ ꯃꯦꯗꯤꯇꯦꯁꯟ ꯇꯧꯔꯒ ꯂꯩꯕ ꯑꯗꯒꯤꯗꯤ ꯑꯗꯨꯝ ꯀꯣꯏꯕ ꯒꯥꯔꯗꯦꯟ ꯃꯅꯨꯡꯗꯨꯗ ꯀꯣꯏꯕꯅꯤ ꯈꯪꯗꯦ ꯑꯗꯒꯤꯗꯤ ꯃꯐꯝꯗꯨꯒꯤ ꯖꯒꯥꯁꯤꯡꯗꯣ ꯀꯣꯏꯕ ꯌꯥꯕ ꯀꯣꯏꯕꯅꯤ ꯈꯪꯗꯦ ꯇꯧꯔꯒ ꯑꯗꯨꯃꯥꯏ ꯇꯧꯔꯒ ꯇꯧꯈꯤꯕ ꯑꯦꯛꯁꯄꯤꯔꯤꯌꯦꯟꯁ ꯑꯃ ꯌꯥꯎꯈꯤ ꯑꯗꯣ ꯑꯗꯨꯛꯀꯤ ꯃꯇꯤꯛ ꯌꯥꯝꯅ ꯅꯨꯡꯉꯥꯏꯈꯤ ꯍꯥꯏꯕꯗꯤ ꯑꯩꯅ ꯌꯥꯝꯅ ꯐꯣꯟꯗ ꯂꯥꯏꯆꯨꯕ ꯃꯤ ꯑꯃ ꯑꯣꯏꯔꯝꯕꯗꯣ ꯑꯗꯨꯗꯨꯒꯤ ꯃꯇꯦꯡꯅ ꯑꯩꯗꯣ ꯐꯣꯟꯗꯒꯤ ꯇꯞꯅ ꯇꯞꯅ ꯂꯥꯞꯊꯣꯛꯇꯨꯅ ꯑꯩꯒꯤ ꯇꯧꯅꯤꯡꯏꯕ ꯊꯕꯛꯇꯨꯗ ꯃꯥꯏ ꯑꯣꯟꯁꯤꯟꯕ ꯉꯝꯍꯟꯈꯤ ꯍꯥꯏꯕ ꯇꯥꯔꯦ